ꯑꯩꯅ ꯈꯪꯕ ꯔꯤꯇꯦꯜ ꯍꯣꯜꯁꯦꯜ ꯀꯩꯊꯦꯜꯁꯤꯡ ꯍꯥꯏꯕ ꯇꯥꯔꯒꯗꯤ ꯀꯣꯛꯇꯥ ꯕꯖꯥꯔ ꯑꯃꯗꯤ ꯃꯣꯏꯔꯥꯡ ꯕꯖꯥꯔꯅꯤ ꯆꯍꯤ ꯈꯔ ꯑꯁꯤꯗ ꯒ꯭ꯔꯣꯁꯔꯤꯒꯤ ꯃꯃꯜ ꯃꯅꯥ ꯃꯁꯤꯡ ꯑꯁꯤ ꯈꯔ ꯇꯥꯡꯈꯠꯂꯤ ꯍꯥꯏꯕꯗꯤ ꯊꯣꯛꯂꯤꯕ ꯅꯦꯆꯔꯦꯜ ꯀꯦꯂꯥꯃꯤꯇꯤꯁꯤꯡ ꯑꯁꯤꯅ ꯂꯦꯟ ꯇꯥꯕ ꯑꯃꯗꯤ ꯂꯦꯟꯏꯁꯂꯥꯏꯠ ꯊꯣꯛꯄꯅ ꯃꯔꯝ ꯑꯣꯏꯔꯒ ꯑꯩꯈꯣꯏꯒꯤ ꯃꯅꯥ ꯃꯁꯤꯡ ꯃꯥꯡꯍꯟꯕ ꯑꯃꯗꯤ ꯒꯥꯔꯤꯒꯤ ꯊꯥꯎ ꯃꯃꯜ ꯍꯦꯟꯒꯠꯂꯛꯄꯅ ꯃꯔꯝ ꯑꯣꯏꯗꯨꯅ ꯄꯣꯠ ꯆꯩꯁꯤꯡꯒꯤ ꯃꯃꯜꯁꯤ ꯍꯦꯟꯒꯠꯍꯜꯂꯤ ꯑꯣꯟꯂꯥꯏꯟ ꯁꯣꯞꯄꯤꯡ ꯇꯧꯕꯁꯤꯅ ꯑꯩꯈꯣꯏꯗ ꯌꯥꯝꯅ ꯀꯥꯟꯅꯕ ꯄꯤ ꯃꯁꯤꯒꯤ ꯃꯇꯥꯡꯗ ꯑꯐꯕ ꯍꯥꯏꯕ ꯑꯐ ꯐꯠꯇ ꯍꯥꯏꯕ ꯇꯥꯔꯒꯗꯤ ꯃꯁꯤꯅ ꯑꯩꯈꯣꯏꯗ ꯃꯇꯝ ꯆꯪꯍꯟꯗꯦ ꯏꯅꯔꯖꯤ ꯁꯦꯕꯤꯡ ꯇꯧꯔꯛꯋꯤ ꯑꯃꯗꯤ ꯄꯩꯁꯥꯁꯨ ꯁꯦꯕꯤꯡ ꯇꯧꯋꯤ ꯇꯥꯏꯝ ꯑꯃꯗꯤ ꯏꯅꯔꯖꯤ ꯁꯦꯕꯤꯡ ꯇꯧꯋꯤ ꯃꯁꯤꯗ ꯀꯥꯟꯅꯗꯕꯗꯤ ꯊꯣꯏꯗꯣꯛꯅ ꯑꯩꯒꯤ ꯋꯥꯈꯜꯗꯗꯤ ꯀꯥꯟꯅꯗꯕꯗꯤ ꯊꯣꯏꯗꯣꯛꯅ ꯂꯩꯇꯔꯦ